ꯑꯩꯅ ꯃꯣꯕꯥꯏꯜꯗ ꯅꯤꯌꯨꯁ ꯐꯤꯠ ꯃꯌꯥꯝ ꯌꯦꯡꯏ ꯁꯝꯅ ꯍꯥꯏꯔꯕꯗ ꯑꯩꯈꯣꯏꯒꯤ ꯑꯩꯅ ꯈ꯭ꯋꯥꯏꯗꯒꯤ ꯃꯣꯕꯥꯏꯜꯗ ꯌꯦꯡꯕ ꯆꯦꯅꯦꯜꯁꯤꯡ ꯍꯥꯏꯔꯒꯗꯤ ꯑꯜ ꯆꯖꯤꯔꯥꯒꯨꯝꯕ ꯕꯤ ꯕꯤ ꯁꯤ ꯅ꯭ꯌꯨꯁꯀꯨꯝꯕ ꯍꯥꯏꯔꯤꯕꯁꯤꯡꯁꯤꯅ ꯍꯦꯟꯅ ꯅꯨꯡꯉꯥꯏ ꯑꯗꯨꯒ ꯍꯦꯟꯅ ꯑꯩꯈꯣꯏꯗ ꯂꯧꯁꯤꯡ ꯄꯤꯕ ꯑꯣꯏ